ꯑꯩꯒꯤ ꯐꯣꯟꯁꯤ ꯁꯤꯒꯤ ꯅꯍꯥꯟ ꯑꯦꯞꯁ ꯑꯃ ꯏꯁꯄꯣꯠꯇꯤꯐꯥꯏ ꯑꯦꯞꯁ ꯑꯃ ꯍꯥꯞꯆꯤꯜꯂꯨꯔꯒ ꯗꯦꯇꯥꯁꯨ ꯌꯥꯝꯅ ꯏꯁꯩ ꯇꯥꯕꯗ ꯌꯥꯝꯅ ꯗꯦꯇꯥꯁꯤ ꯌꯥꯝꯅ ꯆꯥꯔꯦ ꯑꯗꯨꯒ ꯑꯦꯝ ꯕꯤꯁꯦ ꯊꯨꯅ ꯊꯨꯅ ꯂꯣꯏꯁꯤꯕꯨ ꯀꯃꯥꯏꯅ ꯇꯧꯒꯗꯕꯅꯣ ꯁꯤꯕꯣ ꯑꯝꯇ ꯌꯦꯡꯕꯤꯌꯣꯅꯦ ꯀꯃꯥꯏꯅ ꯇꯧꯔꯒ ꯐꯒꯗꯣꯏꯅꯣ ꯅꯠꯇ꯭ꯔꯒ ꯏꯁꯩꯕꯨꯗꯤ ꯗꯨꯝ ꯇꯥꯔꯒ ꯇꯥꯗ꯭ꯔꯒꯗꯤ ꯀꯩꯁꯨ ꯇꯧꯗꯕ ꯑꯗꯨꯗꯒꯤ ꯑꯗꯨ ꯑꯦꯠꯕꯔꯇꯥꯏꯖꯀꯨꯝꯕ ꯃꯌꯥꯝ ꯑꯃ ꯂꯥꯛꯁꯤꯟꯕ ꯑꯗꯒꯤ ꯑꯗꯨꯍꯦꯛ ꯇꯥꯔꯨꯕꯗꯒꯤ ꯑꯦꯝ ꯕꯤ ꯌꯥꯝꯅ ꯆꯠꯈꯤꯕ ꯑꯗꯨꯃꯥꯏꯅꯁꯨ ꯑꯗꯨꯝ ꯇꯧꯔꯦ ꯍꯥꯏꯕ ꯑꯗꯨꯅ ꯀꯃꯥꯏꯅ ꯇꯧꯔꯒ ꯐꯒꯗꯕꯅꯣ ꯁꯤꯕꯣ ꯀꯃꯥꯏꯅ ꯇꯧꯅꯤ ꯁꯤꯗꯤ ꯅꯪ ꯑꯝꯇ ꯌꯦꯡꯕꯤꯔꯣꯅꯦ ꯑꯗꯨ ꯍꯥꯏꯕꯤꯔꯛꯑꯣꯅꯦ ꯑꯃꯨꯛꯇ